ꯑꯩꯁꯦ ꯑꯩꯒꯤ ꯑꯩꯒꯤ ꯑꯉꯥꯡ ꯅꯨꯄꯤꯕꯨ ꯂꯥꯏꯔꯤꯛ ꯇꯝꯍꯟꯅꯤꯡꯉꯦ ꯀꯔꯤ ꯍꯥꯏ ꯀꯔꯤꯒꯤ ꯍꯥꯏꯔꯗꯤ ꯑꯩꯅ ꯑꯍꯟ ꯑꯣꯏꯔꯁꯨ ꯃꯣꯏꯅ ꯊꯕꯛ ꯇꯧꯔꯒ ꯂꯥꯏꯔꯤꯛ ꯄꯥꯔꯒ ꯃꯣꯏꯅ ꯊꯕꯛ ꯑꯃ ꯊꯕꯛ ꯐꯕ ꯌꯥꯝ ꯐꯕ ꯊꯕꯛ ꯑꯃ ꯇꯧꯔꯗꯤ ꯑꯩꯁꯦ ꯑꯩꯅ ꯑꯍꯟ ꯑꯣꯏꯔꯁꯨ ꯃꯣꯏꯅ ꯑꯩꯕꯨ ꯃꯇꯦꯡ ꯄꯤꯕ ꯌꯥꯏ ꯑꯗꯨꯒ ꯑꯩꯒꯤ ꯑꯩꯅ

ꯃꯆꯥ ꯑꯩꯒꯤ ꯑꯉꯥꯡ ꯃꯤ ꯑꯃꯈꯛꯇꯪ ꯂꯩꯔꯛꯑꯗꯤ ꯑꯗꯣꯝꯒꯤ ꯍꯥꯏꯕꯗꯤ ꯑꯩꯒꯤ ꯑꯉꯥꯡ ꯅꯨꯄꯤꯕꯨ ꯂꯥꯏꯔꯤꯛ ꯇꯝꯍꯟꯅꯤꯡꯉꯦ ꯑꯗꯨꯕꯨ ꯑꯩꯈꯣꯏꯒꯤ ꯂꯥꯏꯐꯇꯒꯤ ꯅꯨꯄꯤꯁꯦ ꯂꯥꯏꯔꯤꯛ ꯇꯝꯕꯁꯦ ꯀꯔꯤ ꯍꯥꯏꯒꯦꯔꯣ ꯗꯤꯐꯤꯀꯜꯇꯤꯖ ꯂꯩꯕꯁꯦ ꯃꯈꯣꯏꯅ ꯂꯥꯏꯔꯤꯛ ꯇꯝꯕ ꯃꯇꯝꯗ ꯑꯩꯈꯣꯏꯒꯤ ꯅꯨꯄꯤ ꯑꯃꯈꯛ ꯂꯩꯔꯗꯤ ꯍꯧꯖꯤꯛ ꯀꯤꯠꯆꯟꯒꯤ ꯊꯕꯛꯁꯦ ꯃꯣꯏꯅ ꯃꯤꯌꯥꯝ ꯃꯥꯡꯗ ꯇꯧꯕꯁꯦ ꯃꯣꯏꯒꯤ ꯂꯥꯏꯔꯤꯛ ꯇꯝꯕꯁꯦ ꯌꯥꯝ ꯗꯤꯁꯇꯔꯕ ꯇꯧꯕꯤꯌꯦ ꯑꯩꯈꯣꯏꯁꯦ ꯅꯨꯄꯤꯁꯦ ꯌꯥꯝ ꯋꯥꯕ ꯃꯇꯝ ꯂꯩ